ꯑꯧ ꯁꯤ ꯏꯌꯥꯝꯕ ꯍꯦꯔꯣꯖꯤꯠ ꯑꯣꯏꯕꯤꯔꯕ꯭ꯔꯣ ꯑꯣ ꯁꯣꯝ ꯅꯍꯥꯟ ꯁꯉꯥꯏ ꯐꯦꯁꯇꯤꯕꯦꯜ ꯌꯦꯡꯕ ꯂꯥꯛꯀꯅꯦꯗꯅ ꯍꯥꯏꯕꯗꯨꯕꯨ ꯁꯉꯥꯏ ꯐꯦꯁꯇꯤꯕꯦꯜ ꯍꯧꯗꯣꯏꯁꯤꯗꯤ ꯍꯌꯦꯡ ꯀꯩꯅꯣ ꯗꯦꯠ ꯀꯩꯅꯣꯗꯒꯤ ꯍꯧꯔꯅꯤ ꯇꯨꯌꯦꯞꯇꯒꯤ ꯍꯧꯔꯅꯤ ꯇꯨꯌꯦꯞ ꯇꯨ ꯗꯦꯠ ꯁꯕꯦꯟꯇꯤꯟ ꯐꯥꯎꯕ ꯑꯗ ꯂꯥꯛꯀꯗꯕ ꯑꯣꯏꯔꯒꯗꯤ ꯂꯩꯐꯝ ꯆꯥꯐꯝꯗꯣ ꯑꯦꯔꯦꯟꯁ ꯇꯧꯒꯦꯌꯦ ꯑꯗꯨ ꯂꯥꯛꯀꯗꯧꯔꯤꯕ꯭ꯔꯥ ꯂꯥꯛꯑꯣꯏꯗꯣꯔꯤꯕ꯭ꯔꯥ ꯗꯦꯠ ꯇꯨꯌꯦꯞꯇꯒꯤ ꯍꯧꯔꯦ ꯎꯝ ꯗꯦꯠ ꯇꯨꯌꯦꯞꯇꯩꯅ ꯗꯦꯠ ꯁꯕꯦꯟꯇꯤꯟ ꯐꯥꯎꯕ ꯍꯟꯗꯛꯀꯤ ꯑꯣꯏꯗꯣꯏꯅꯤ ꯍꯟꯗꯛꯀꯤ ꯇꯨꯌꯦꯞꯀꯤ ꯐꯦꯕꯋꯥꯔꯤꯒꯤ ꯗꯦꯠ ꯇꯨꯌꯦꯞꯇꯩ ꯍꯧꯔꯅꯤ ꯑꯗꯣ ꯗꯦꯠ ꯁꯕꯦꯟꯇꯤꯟ ꯐꯥꯎꯕ ꯂꯥꯛꯄꯅ ꯏꯊꯟꯗ ꯂꯥꯛꯇꯣꯏꯔꯥ ꯃꯔꯨꯞ ꯃꯄꯥꯡ ꯑꯇꯩ ꯑꯇꯩ ꯏꯃꯨꯡꯒꯤ ꯃꯤꯒ ꯂꯥꯛꯇꯣꯏꯔꯥ

ꯑꯣ ꯑꯥ ꯌꯥꯔꯅꯤ ꯑꯗꯨꯒꯤꯗꯤ ꯑꯗꯨꯒꯤ ꯃꯥꯒꯤ ꯂꯩꯐꯝ ꯆꯥꯐꯝꯗꯣ ꯑꯈꯣꯏꯅ ꯁꯦꯝꯍꯧꯗ꯭ꯔꯒꯅꯤ ꯑꯗ ꯐꯦꯃꯤꯂꯤ ꯑꯣꯏꯅ ꯂꯩꯕꯁꯤ ꯀꯥ ꯑꯃꯗ ꯄꯨꯟꯅ ꯂꯩꯁꯤꯟꯕ ꯌꯥꯒꯗꯧꯔꯤꯕ꯭ꯔꯥ ꯀꯥ ꯑꯅꯤ ꯑꯣꯏꯅ ꯁꯦꯝꯃꯝꯃꯨ ꯍꯥꯏꯕ꯭ꯔꯥ ꯍꯣꯏ ꯍꯟꯗꯛꯁꯦ ꯑꯅꯧꯕꯁꯨ ꯈꯔ ꯍꯥꯞꯆꯤꯟꯒꯅꯦꯗꯅꯁꯨ ꯍꯥꯏ ꯑꯗꯨꯒ ꯍꯧꯕꯅ ꯃꯣꯏ ꯑꯗꯨꯝ ꯑꯌꯨꯛꯇꯒꯤ ꯑꯗꯨꯝ ꯍꯧꯒꯅꯤ ꯑꯣ ꯑꯥ ꯑꯗꯨꯒꯤꯗꯣ ꯃꯣꯏꯗꯣ ꯍꯟꯗꯛ ꯆꯦꯟꯖꯤꯡ ꯑꯃ ꯂꯩꯌꯦꯕꯀꯣ ꯃꯃꯥꯡ ꯍꯟꯗꯛꯁꯤ ꯏꯔꯥꯡ ꯂꯩꯕꯁꯦ ꯑꯁꯤꯅ ꯑꯗꯣ ꯍꯧꯖꯤꯛ ꯆꯞ ꯆꯥꯕ ꯀꯝꯐꯥꯝꯗꯤ ꯈꯪꯗ꯭ꯔꯤ ꯑꯗꯣ ꯑꯩꯅ ꯑꯩꯈꯣꯏꯅ ꯇꯥꯕꯗꯁꯨ ꯑꯃꯨꯛꯁꯨ ꯑꯃꯨꯛ ꯁꯦꯞꯇꯦꯝꯕꯔ ꯇ꯭ꯋꯦꯟꯇꯤ ꯋꯥꯟ ꯇꯨ ꯊꯥꯔꯇꯤꯅꯦꯁꯨ ꯍꯥꯏꯌꯦꯕꯀꯣ ꯑꯗꯨꯅ ꯅꯕꯦꯝꯕꯔ ꯇ꯭ꯋꯦꯟꯇꯤ ꯋꯥꯟ ꯇꯨ ꯊꯥꯔꯇꯤꯁꯤ ꯁꯉꯥꯏ ꯐꯦꯁꯇꯤꯕꯦꯜꯁꯤ ꯑꯗꯨ ꯆꯦꯟꯖꯁꯤ ꯑꯥ ꯑꯗꯨ ꯆꯦꯟꯖꯁꯤ ꯂꯥꯛꯄꯁꯨ ꯌꯥꯔꯤ ꯑꯗꯨꯃꯥꯏꯅ ꯏꯔꯥꯡꯁꯤꯅꯀꯣ

ꯑꯗꯨꯒ ꯄ꯭ꯔꯣꯒꯥꯝꯕꯨꯗꯤ ꯑꯗꯨꯝ ꯃꯈꯜ ꯃꯈꯜ ꯑꯗꯨ ꯈꯔ ꯍꯟꯊꯕꯁꯨ ꯌꯥꯏ ꯍꯟꯗꯛꯇꯤ ꯏꯔꯥꯡꯁꯤꯅ ꯍꯥꯟꯅ ꯂꯥꯛꯑꯒ ꯌꯥꯎꯔꯝꯕ ꯑꯥ ꯎꯝ ꯌꯥꯝ ꯀꯨꯏꯅꯗꯤ ꯇꯧꯒꯗꯧꯕꯗꯤ ꯃꯥꯟꯗ꯭ꯔꯦ ꯑꯗꯨꯒ ꯑꯇꯣꯞꯄ ꯑꯩꯈꯣꯏꯒꯤ ꯀꯩꯅꯣꯗꯒꯤ ꯄꯨꯂꯞ ꯀꯝꯃꯨꯅꯤꯇꯤ ꯄꯨꯂꯞꯇꯤ ꯁꯔꯨꯛ ꯌꯥꯕꯁꯤ ꯉꯝꯗꯣꯏ ꯃꯥꯟꯗꯦ ꯑꯗꯨꯃꯥꯏꯅꯗꯤ ꯂꯩꯗꯧ ꯃꯥꯜꯂꯦ ꯎꯝ ꯌꯥꯏ ꯌꯥꯏ ꯑꯗꯨꯒꯤ ꯋꯥꯠꯂꯤꯉꯩꯗ ꯑꯗꯨꯃꯥꯏꯅ ꯑꯥ ꯐꯦꯁꯇꯤꯕꯦꯜ ꯍꯧꯗꯧꯕ ꯅꯣꯡ ꯅꯤꯅꯤ ꯋꯥꯠꯂꯤꯉꯩꯗ ꯍꯥꯏꯔꯛꯑꯒꯦ ꯑꯗꯨꯒ

ꯎꯝ ꯍꯣꯏ ꯐꯔꯦ ꯐꯔꯦ ꯑꯗꯨꯗꯤ ꯍꯣꯏ ꯍꯣꯏ ꯊꯝꯃꯦ ꯊꯝꯃꯦ ꯑꯥ